ꯑꯩꯅ ꯈ꯭ꯋꯥꯏꯗꯒꯤ ꯆꯥꯎꯊꯣꯛꯆꯕ ꯃꯥꯏ ꯄꯥꯛꯄꯗꯤ ꯑꯩ ꯂꯥꯏꯔꯤꯛ ꯇꯝꯕ ꯃꯇꯝꯗ ꯌꯥꯝꯅ ꯋꯥꯡꯕ ꯗꯤꯕꯤꯖꯟꯗ ꯐꯥꯔꯁꯠ ꯗꯤꯕꯤꯖꯟꯗ ꯄꯥꯁ ꯇꯧꯔꯛꯏ ꯑꯃꯁꯨꯡ ꯀꯝꯄꯤꯇꯤꯁꯟ ꯀꯌꯥ ꯌꯥꯎꯕ ꯃꯇꯝꯗ ꯃꯥꯏ ꯄꯥꯛꯂꯛꯏ ꯑꯃꯁꯨꯡ ꯑꯣꯖꯥꯁꯤꯡꯅ ꯑꯩꯒꯤ ꯍꯣꯠꯅꯖꯃꯟ ꯑꯗꯨꯗ ꯌꯥꯝꯅ ꯊꯥꯒꯠꯄꯤꯕ ꯐꯥꯎꯈꯤ ꯑꯃꯁꯨꯡ ꯑꯩꯅ ꯆꯥꯎꯊꯣꯛꯆꯕ ꯐꯥꯎꯔꯤꯕ ꯃꯔꯝ ꯈꯔ ꯂꯩ ꯃꯗꯨꯁꯤꯡ ꯑꯗꯨꯗꯤ ꯑꯩꯅ ꯏꯃꯨꯡ ꯃꯅꯨꯡ ꯑꯩꯒꯤ ꯏꯌꯥꯝꯕꯁꯤꯡꯒꯤ ꯃꯇꯦꯡ ꯄꯥꯡꯕ ꯃꯇꯝꯗ ꯃꯈꯣꯏꯅ ꯃꯅꯥꯎ ꯑꯃ ꯂꯩꯔꯤ ꯍꯥꯏꯗꯨꯅ ꯍꯔꯥꯎꯖꯕ ꯐꯥꯎꯕ ꯑꯃꯁꯨꯡ ꯏꯃꯥꯅ ꯅꯥꯔꯕ ꯃꯇꯝꯗ ꯑꯩꯅ ꯃꯅꯥꯛꯇ ꯂꯩꯗꯨꯅ ꯁꯦꯕꯥ ꯇꯧꯕꯤꯕ ꯃꯇꯝꯁꯤꯡ ꯑꯗꯨꯗ ꯃꯈꯣꯏꯅ ꯍꯔꯥꯎꯖꯕ ꯎꯕ ꯃꯇꯝꯁꯤꯡ ꯑꯗꯨꯗ ꯑꯩ ꯑꯗꯨꯛꯀꯤ ꯃꯇꯤꯛ ꯆꯥꯎꯊꯣꯛꯆꯕ ꯐꯥꯎꯖꯩ